ꯖꯤꯂꯥ ꯑꯁꯤꯗ ꯃꯔꯨꯑꯣꯏꯕ ꯅꯥꯠꯀꯤ ꯑꯃꯠꯇ ꯑꯣꯏꯕ ꯐꯨꯔꯨꯞ ꯑꯃꯁꯨꯡ ꯇꯣꯉꯥꯟ ꯇꯣꯉꯥꯟꯕ ꯂꯣꯟ ꯉꯥꯡꯕ ꯀꯥꯡꯂꯨꯞ ꯑꯗꯨ ꯍꯥꯏꯕ ꯇꯥꯔꯒꯗꯤ ꯃꯩꯇꯩ ꯑꯗ ꯇꯥꯡꯈꯨꯜ ꯀꯕꯨꯏ ꯄꯥꯡꯒꯜ ꯑꯃꯁꯨꯡ ꯀꯨꯀꯤ ꯅꯆꯤꯡꯕꯁꯤꯅꯤ ꯃꯣꯏ ꯃꯁꯥ ꯃꯁꯥꯒꯤ ꯂꯣꯟ ꯑꯗꯨꯗꯒꯤ ꯇ꯭ꯔꯦꯗꯤꯁꯟ ꯂꯩꯕ ꯇꯥꯔꯒꯖꯨ ꯍꯥꯏꯗꯤ ꯀꯃꯟ ꯂꯦꯡꯒꯣꯏꯁ ꯑꯣꯏꯅ ꯃꯅꯤꯄꯨꯔꯤꯖꯦ ꯂꯣꯏꯅ ꯉꯥꯡꯉꯒ ꯍꯤꯡꯃꯤꯟꯅꯩ ꯍꯥꯏꯇꯥꯔꯦ

ꯇ꯭ꯔꯥꯏꯕꯦꯜ ꯍꯥꯏꯔꯒꯗꯤ ꯀꯩꯅꯣꯒꯤ ꯑꯩꯈꯣꯏꯒꯤ ꯂꯩꯀꯥꯏ ꯊꯪꯅꯔꯤꯕ ꯀꯕꯨꯏ ꯈꯨꯜ ꯀꯈꯨꯂꯣꯡ ꯖꯦ ꯍꯥꯏꯇꯥꯔꯦ ꯑꯗꯨꯝ ꯃꯣꯏ ꯃꯣꯏꯒꯤ ꯍꯥꯏꯗꯤ ꯈꯨꯜ ꯃꯅꯨꯡꯗꯗꯤ ꯃꯣꯏ ꯃꯣꯏꯒꯤ ꯃꯔꯣꯟꯗ ꯑꯗꯨꯝ ꯉꯥꯡꯉꯤ ꯑꯗꯣ ꯑꯩꯈꯣꯏ ꯀꯩꯅꯣ ꯑꯩꯈꯣꯏꯅ ꯆꯠꯄ ꯃꯇꯝꯗꯗꯤ ꯑꯗꯨꯝ ꯃꯅꯤꯄꯨꯔꯤ ꯉꯥꯡꯉꯦ ꯍꯥꯏꯇꯥꯔꯦ